ꯏꯍꯥꯟ ꯍꯥꯟꯅ ꯑꯩꯈꯣꯏꯅ ꯐꯦꯡꯕ ꯀꯣꯜꯂꯤꯛꯁꯤꯡꯕꯨ ꯄꯥꯏꯔꯒ ꯚꯦꯁꯤꯟ ꯑꯃꯗ ꯊꯝꯂꯒ ꯑꯁꯥꯕ ꯏꯁꯤꯡꯗ ꯁꯦꯡꯗꯣꯛꯏ ꯑꯗꯨ ꯁꯦꯡꯗꯣꯛꯄ ꯂꯣꯏꯔꯦ ꯀꯥꯟꯗ ꯀ꯭ꯂꯤꯟꯅꯤꯡ ꯑꯦꯖꯦꯟꯁ ꯑꯃ ꯚꯤꯝꯒꯨꯝꯕ ꯑꯃꯁꯨꯡ ꯁ꯭ꯀꯔꯕꯔ ꯍꯥꯞꯄꯒ ꯁꯤꯖꯤꯟꯅꯩ ꯑꯩꯈꯣꯏꯅ ꯁ꯭ꯀꯔꯕꯔꯗ ꯚꯤꯝꯁꯀꯤ ꯗ꯭ꯔꯣꯞꯁ ꯑꯃ ꯑꯅꯤ ꯍꯥꯞꯄꯒ ꯑꯃꯣꯠꯄ ꯀꯣꯜꯂꯤꯛꯁꯤꯡꯁꯦ ꯐꯖꯅ ꯆꯥꯝꯃꯦ ꯑꯗꯨ ꯆꯥꯝꯃꯒ ꯏꯁꯤꯡ ꯑꯣꯏꯅ ꯔꯤꯟꯁ ꯇꯧꯏ ꯄ꯭ꯔꯣꯁꯦꯁ ꯑꯗꯨꯃꯥꯏꯅ ꯆꯠꯂꯗꯤ ꯀꯣꯜꯂꯤꯛꯁꯤꯡ ꯐꯖꯅ ꯌꯥꯝ ꯂꯣꯏꯅ ꯐꯦꯡꯕ ꯉꯝꯃꯤ ꯊꯥꯎ ꯌꯥꯝ ꯌꯥꯎꯕ ꯀꯣꯜꯂꯤꯛꯁꯤꯡꯗꯤ ꯏꯁꯤꯡ ꯑꯁꯥꯕꯗꯨꯗ ꯍꯥꯞꯄꯒ ꯔꯤꯟꯁ ꯑꯅꯤꯃꯨꯛꯀꯨꯝꯕ ꯇꯧꯏ ꯚꯤꯝ ꯍꯥꯞꯄꯒ ꯑꯗꯨꯁꯨ ꯄ꯭ꯔꯣꯁꯦꯁ ꯆꯞ ꯃꯥꯟꯅꯒ ꯇꯧꯔꯗꯤ ꯐꯖꯅ ꯐꯦꯡꯕ ꯉꯝꯒꯅꯤ